ꯑꯄꯥꯝꯕ ꯑꯩꯒꯤ ꯑꯣꯏꯅ ꯏꯟꯗꯣꯔ ꯒꯦꯝ ꯍꯥꯏꯔꯒꯗꯤ ꯂꯨꯗꯣ ꯁꯥꯟꯅꯕ ꯑꯗꯨꯝ ꯄꯥꯝꯖꯩ ꯂꯨꯗꯣꯁꯤ ꯁꯥꯟꯅꯕ ꯄꯥꯝꯕꯒꯤ ꯃꯔꯝꯅ ꯑꯩꯈꯣꯏ ꯐꯦꯝꯂꯤ ꯑꯣꯏꯅ ꯐꯦꯝꯂꯤ ꯑꯣꯏꯅ ꯃꯤ ꯃꯔꯤ ꯃꯔꯤꯗꯒꯤ ꯍꯦꯟꯅ ꯁꯥꯟꯅꯕꯗꯤ ꯌꯥꯗ꯭ꯔꯦ ꯑꯗꯨꯒꯤ ꯐꯦꯝꯂꯤ ꯑꯣꯏꯅ ꯁꯥꯟꯅꯕꯗꯨꯒꯤ ꯄꯥꯝꯕꯅꯦ ꯂꯨꯗꯣꯒꯤ ꯑꯗꯨꯒ ꯏꯃꯨꯡꯗ ꯁꯥꯟꯅꯗ꯭ꯔꯒꯁꯨ ꯏꯃꯨꯡ ꯆꯠꯊꯣꯛꯈꯤꯕ ꯃꯇꯝꯗ ꯑꯩ ꯏꯊꯟꯗ ꯏꯟꯗꯣꯔ ꯒꯦꯝ ꯑꯣꯏꯅ ꯁꯥꯟꯅꯔꯒꯗꯤ ꯃꯣꯕꯥꯏꯜ ꯂꯤꯖꯦꯟ ꯁꯥꯅꯩ ꯃꯔꯛ ꯃꯔꯛꯇ ꯃꯣꯕꯥꯏꯜ ꯂꯤꯖꯦꯟ ꯁꯥꯟꯅꯔꯒ ꯁꯥꯟꯅꯕꯒꯤ ꯃꯔꯝꯅ ꯑꯣꯟꯂꯥꯏꯟꯗ ꯏꯃꯥꯟꯅꯕ ꯏꯃꯥꯟꯅꯕꯤ ꯑꯣꯟꯂꯥꯏꯟ ꯂꯩꯔꯛꯄ ꯀꯥꯟꯗ ꯑꯗꯨꯝ ꯁꯥꯟꯅꯃꯤꯟꯅꯩ ꯑꯗꯨꯃꯥꯏꯅ ꯇꯧꯔꯒ ꯃꯣꯕꯥꯏꯜ ꯏꯟꯗꯣꯔ ꯏꯟꯗꯣꯔ ꯒꯦꯝꯗ ꯂꯨꯗꯣꯒ ꯃꯣꯕꯥꯏꯜ ꯂꯤꯖꯦꯟꯒ ꯁꯥꯅꯩ